ꯍꯧꯖꯤꯛ ꯑꯩꯅ ꯍꯥꯏꯒꯗꯧꯔꯤꯕ ꯃꯇꯥꯡꯁꯤꯗꯤ ꯚꯤꯗꯤꯑꯣ ꯒꯦꯝ ꯑꯃꯒ ꯐꯤꯜꯗ ꯐꯤꯜ ꯒꯦꯝ ꯑꯃꯒꯤ ꯐꯤꯜ ꯒꯦꯝꯒꯤ ꯀꯥꯟꯅꯕ ꯑꯗꯨꯒ ꯚꯤꯗꯤꯑꯣ ꯒꯦꯝꯒꯤ ꯀꯥꯟꯅꯗꯕ ꯈꯔ ꯍꯥꯏꯖꯒꯦ ꯐꯤꯜꯒꯤ ꯃꯇꯥꯡꯗꯗꯤ ꯑꯩꯈꯣꯏ ꯌꯨꯝꯗ ꯑꯗꯨꯝ ꯂꯩꯔꯒ ꯐꯤꯜꯗ ꯁꯥꯟꯅꯕ ꯆꯠꯄꯀꯥꯟꯗꯁꯨ ꯃꯤ ꯑꯃꯒ ꯑꯃꯒ ꯁꯨꯝ ꯈꯪꯅꯍꯜꯂꯤ ꯁꯛ ꯃꯥꯏꯁꯨ ꯈꯪꯅꯍꯜꯂꯦ ꯍꯛꯆꯥꯡꯁꯨ ꯀꯥꯟꯅꯩ ꯍꯛꯆꯥꯡꯁꯨ ꯁꯦꯝꯕ ꯉꯝꯃꯦ ꯅꯨꯡꯁꯨ ꯅꯨꯡꯉꯥꯏꯌꯦ ꯃꯐꯝ ꯑꯃꯗꯒꯤ ꯃꯐꯝ ꯑꯃ ꯃꯐꯝ ꯑꯃꯗꯒꯤ ꯃꯐꯝ ꯑꯃ ꯑꯗꯨꯝ ꯆꯠꯂꯒ ꯁꯥꯟꯅꯕꯁꯨ ꯉꯝꯃꯦ ꯑꯩꯈꯣꯏ ꯍꯛꯆꯥꯡꯗ ꯕꯣꯗꯤꯁꯨ ꯁꯦꯝꯕ ꯌꯥꯏ ꯈꯣꯡꯁꯨ ꯀꯥꯟꯅꯩ ꯈꯨꯠꯁꯨ ꯀꯥꯟꯅꯩ ꯍꯛꯆꯥꯡꯗꯁꯨ ꯂꯣꯏꯅ ꯀꯥꯟꯅꯩ ꯀꯔꯤꯒꯤꯔꯥ ꯍꯥꯏꯕꯗꯤ ꯐꯤꯜꯗ ꯁꯥꯟꯅꯕ ꯒꯦꯝꯗꯤ ꯆꯦꯟꯕ ꯈꯣꯠꯄ ꯆꯣꯡꯕ ꯍꯨꯃꯥꯡꯁꯨ ꯑꯗꯨꯝ ꯇꯥꯒꯅꯤ ꯍꯛꯆꯥꯡꯗꯁꯨ ꯑꯗꯨꯝ ꯀꯥꯟꯅꯩꯌꯦ ꯃꯤꯁꯛ ꯃꯤ ꯑꯃꯒ ꯃꯥꯁꯨ ꯑꯗꯨꯝ ꯈꯪꯅꯍꯜꯂꯦ ꯑꯗꯨꯅ ꯐꯤꯜꯗ ꯁꯥꯟꯅꯕꯁꯦ ꯌꯥꯝ ꯗꯔꯀꯥꯔ ꯇꯥꯏ ꯑꯗꯨꯝ ꯃꯐꯝ ꯑꯃꯗꯒꯤ ꯑꯩꯈꯣꯏꯗ ꯑꯗꯨꯝ ꯁꯥꯟꯅꯔ ꯂꯩꯔꯁꯨ ꯑꯩꯈꯣꯏꯅ ꯅꯣꯡꯃ ꯅꯠꯇ꯭ꯔ ꯅꯣꯡꯃꯗꯤ ꯃꯐꯝ ꯑꯃꯗ ꯁꯥꯟꯅꯕ ꯆꯠꯁꯦ ꯍꯥꯏꯒꯅꯤ ꯑꯗꯨꯗ ꯃꯤ ꯈꯔꯁꯨ ꯈꯪꯅꯒꯅꯤ ꯍꯔꯥꯎꯁꯨ ꯍꯔꯥꯎꯍꯜꯂꯦ ꯅꯣꯛꯁꯨ ꯅꯣꯛꯍꯜꯂꯦ ꯏꯀꯥꯏꯁꯨ ꯏꯀꯥꯏꯍꯜꯂꯦ ꯃꯤꯒ ꯃꯤ ꯑꯃꯒ ꯃꯤ ꯑꯃꯁꯨ ꯀꯃ꯭ꯌꯨꯅꯤꯀꯦꯠ ꯇꯧꯕ ꯉꯝꯍꯜꯂꯦ ꯑꯗꯨꯅ ꯐꯤꯜꯗ ꯁꯥꯟꯅꯕ ꯒꯦꯝꯁꯦ ꯌꯥꯝ ꯅꯨꯡꯁꯨ ꯅꯨꯡꯉꯥꯏꯌꯦ ꯑꯗꯨꯅ ꯍꯛꯆꯥꯡꯁꯨ ꯌꯥꯝ ꯀꯥꯟꯅꯕꯅꯤꯅ ꯐꯤꯜꯗ ꯑꯌꯥꯝꯕ ꯁꯥꯟꯅꯒꯗꯕꯅꯦ ꯑꯗꯨꯅ ꯐꯤꯜꯁꯦ ꯁꯤꯗꯁꯨ ꯑꯣꯏꯕꯁꯨ ꯌꯥꯏ ꯑꯥꯗ ꯑꯣꯏꯔꯁꯨ ꯌꯥꯏ ꯐꯤꯜ ꯍꯥꯏꯕꯨ ꯍꯥꯏꯔꯗꯤ ꯑꯗꯨꯝ ꯁꯥꯟꯅꯒꯗꯕꯅꯤ ꯑꯗꯨꯒ ꯚꯤꯗꯤꯑꯣ ꯒꯦꯝꯒꯤ ꯃꯇꯥꯡꯗꯗꯤ ꯚꯤꯗꯤꯑꯣ ꯒꯦꯝꯒꯤ ꯃꯇꯥꯡꯗꯤ ꯑꯩꯈꯣꯏ ꯌꯨꯝꯗ ꯑꯗꯨꯝ ꯁꯥꯟꯅꯒꯅꯤ ꯐꯃꯨꯡꯗ ꯐꯝꯂꯒ ꯆꯤꯌꯥꯔꯗ ꯐꯝꯂꯒ ꯑꯗꯨꯝ ꯂꯩꯒꯅꯤ ꯍꯛꯆꯥꯡꯁꯨ ꯁꯣꯛꯍꯜꯂꯦ ꯑꯍꯤꯡꯁꯨ ꯊꯦꯡꯅ ꯇꯨꯝꯍꯟꯕ ꯃꯇꯝ ꯂꯩꯌꯦ ꯑꯗꯨꯒ ꯅꯦꯠꯀꯨꯝꯕ ꯂꯣꯏꯕꯀꯥꯟꯗꯁꯨ ꯁꯥꯎꯁꯨ ꯁꯥꯎꯅꯤꯡꯉꯦ ꯏꯃꯨꯡꯒꯁꯨ ꯑꯗꯨꯝ ꯈꯠꯅꯩ ꯑꯗꯨꯅ ꯚꯤꯗꯤꯑꯣ ꯒꯦꯝꯗꯤ ꯌꯥꯝ ꯀꯥꯟꯅꯗꯦ ꯚꯤꯗꯤꯑꯣ ꯒꯦꯝꯗꯤ ꯃꯔꯨꯞꯁꯤꯡꯒꯁꯨ ꯀꯃ꯭ꯌꯨꯅꯤꯀꯦꯠ ꯌꯥꯝ ꯋꯥꯠꯍꯟꯒꯅꯤ ꯃꯤ ꯑꯅꯧ ꯑꯅꯧꯕꯁꯨ ꯊꯦꯡꯅꯕ ꯉꯝꯃꯣꯏ ꯚꯤꯗꯤꯑꯣ ꯒꯦꯝꯗꯤ ꯏꯃꯨꯡ ꯏꯃꯥ ꯏꯄꯥ ꯑꯩꯈꯣꯏꯒꯁꯨ ꯌꯥꯝ ꯌꯦꯡꯊꯤꯅꯍꯟꯒꯅꯤ ꯍꯛꯆꯥꯡꯁꯨ ꯌꯥꯝ ꯁꯣꯛꯑꯦ ꯃꯤꯠꯁꯨ ꯀꯣꯛꯁꯨ ꯌꯥꯝ ꯉꯥꯎꯍꯜꯂꯦ ꯄꯨꯛꯀꯥꯏꯁꯨ ꯁꯣꯛꯂꯛꯀꯅꯤ ꯚꯤꯗꯤꯑꯣ ꯒꯦꯝ ꯁꯥꯟꯅꯃꯜꯂꯗꯤ ꯑꯗꯨꯅ ꯉꯝꯂꯛꯇꯕꯀꯥꯟꯗ ꯑꯩꯈꯣꯏꯅ ꯁꯥꯎꯅꯤꯡꯕꯁꯨ ꯌꯥꯏ ꯑꯗꯨꯅ ꯁꯨꯁꯥꯏꯠꯀꯨꯝꯕ ꯇꯧꯅꯤꯡꯕꯁꯨ ꯀꯣꯛꯇ ꯊꯣꯛꯄ ꯌꯥꯏ ꯚꯤꯗꯤꯑꯣ ꯒꯦꯝ ꯁꯥꯟꯅꯕꯁꯦ ꯌꯥꯝ ꯍꯛꯆꯥꯡꯗꯁꯨ ꯌꯥꯝ ꯁꯣꯛꯄꯅꯤ ꯑꯗꯨꯅ ꯚꯤꯗꯤꯑꯣ ꯒꯦꯝꯁꯤꯗꯤ ꯁꯥꯟꯅꯔꯣꯏꯗꯧꯕꯅꯤ ꯌꯥꯝ ꯌꯥꯕꯨ ꯌꯥꯔꯗꯤ ꯑꯗꯨꯅ ꯚꯤꯗꯤꯑꯣ ꯒꯦꯝ ꯍꯥꯏꯔꯗꯤ ꯐꯤꯜ ꯒꯦꯝꯅ ꯌꯥꯝ ꯐꯩꯌꯦ ꯑꯗꯨꯅ ꯚꯤꯗꯤꯑꯣ ꯒꯦꯝꯁꯤꯗꯤ ꯌꯥꯕꯨ ꯌꯥꯔꯒꯗꯤ ꯑꯩꯈꯣꯏꯅ ꯁꯥꯟꯅꯗꯅꯕ ꯍꯣꯠꯅꯒꯗꯕꯅꯤ ꯑꯗꯨꯅ ꯚꯤꯗꯤꯑꯣ ꯒꯦꯝ ꯍꯥꯏꯕꯁꯦ ꯍꯛꯆꯥꯡꯗ ꯌꯥꯝ ꯁꯣꯛꯍꯜꯂꯦ ꯑꯗꯨꯅ ꯁꯥꯟꯅꯔꯣꯏꯒꯗꯕꯅꯤ ꯇꯨꯝꯂꯒ ꯆꯥꯔꯒ ꯑꯗꯨꯝ ꯂꯩꯅꯤꯡꯔꯛꯄ ꯐꯥꯎꯒꯅꯤ ꯕꯦꯇ꯭ꯔꯤꯁꯨ ꯐꯣꯟꯁꯨ ꯌꯥꯝ ꯁꯣꯛꯂꯛꯀꯅꯤ ꯍꯛꯆꯥꯡꯁꯨ ꯌꯥꯝ ꯁꯣꯛꯂꯛꯀꯅꯤ ꯂꯣꯏꯅ ꯁꯣꯛꯂꯛꯀꯅꯤ ꯄꯩꯁꯥꯁꯨ ꯌꯥꯝ ꯃꯥꯡꯍꯜꯂꯛꯀꯅꯤ ꯑꯩꯈꯣꯏꯅ ꯄꯩꯁꯥꯒꯨꯝꯕ ꯂꯩꯇꯕꯀꯥꯟꯁꯨ ꯍꯨꯔꯥꯟꯅꯤꯡꯕꯒꯨꯝꯕ ꯃꯤꯒꯤ ꯂꯧꯅꯤꯡꯕꯒꯨꯝꯕ ꯑꯗꯨꯁꯨ ꯄꯣꯛꯂꯛꯀꯅꯤ ꯏꯃꯨꯡꯗꯁꯨ ꯌꯥꯝ ꯌꯥꯝ ꯋꯥꯍꯟꯒꯅꯤ ꯍꯛꯆꯥꯡꯗꯁꯨ ꯌꯥꯝ ꯋꯥꯍꯟꯒꯅꯤ ꯏꯃꯨꯡꯗꯁꯨ ꯃꯤꯗꯁꯨ ꯂꯣꯏꯅ ꯋꯥꯍꯟꯒꯅꯤ ꯚꯤꯗꯤꯑꯣ ꯒꯦꯝ ꯍꯥꯏꯕꯁꯤꯗꯤ ꯌꯥꯝ ꯀꯥꯟꯅꯗꯕꯅꯦ